ꯑꯩꯈꯣꯏꯒꯤ ꯏꯃꯥ ꯂꯣꯟ ꯃꯅꯤꯄꯨꯔꯤ ꯍꯥꯏꯕꯁꯤ ꯌꯥꯝꯅ ꯅꯨꯡꯉꯥꯏꯕ ꯋꯥꯍꯩ ꯋꯥꯇꯥꯗꯁꯨ ꯌꯥꯝꯅ ꯅꯨꯡꯉꯥꯏꯖꯕ ꯐꯖꯕ ꯑꯃꯅꯤ ꯑꯗꯨꯒ ꯑꯇꯣꯞꯄ ꯃꯈꯣꯏꯒꯤ ꯇ꯭ꯔꯥꯏꯕꯁꯤꯡꯒꯤ ꯑꯣꯏꯕ ꯑꯩꯈꯣꯏꯒꯤ ꯁ꯭ꯇꯦꯠꯁꯤꯗ ꯂꯩꯔꯤꯕ ꯂꯣꯟ ꯃꯈꯟ ꯌꯥꯝꯈ꯭ꯔꯦ ꯑꯩꯈꯣꯏꯒꯤ ꯀꯨꯀꯤ ꯑꯗꯒꯤ ꯅꯥꯒꯥ ꯑꯗꯒꯤ ꯃꯥꯎ ꯄꯥꯏꯇꯦ ꯀꯔꯤ ꯀꯔꯥ ꯃꯈꯣꯏ ꯃꯔꯣꯟ ꯌꯥꯝꯃꯦ ꯑꯗꯨꯒꯤ ꯂꯣꯟꯁꯤꯡꯗꯨꯗꯤ ꯑꯩꯈꯣꯏ ꯂꯧꯁꯤꯟꯕ ꯉꯝꯗꯦ ꯁꯦꯡꯅ ꯍꯥꯏꯔꯕꯗ ꯃꯈꯣꯏꯒꯤ ꯂꯣꯟꯗꯨꯗꯤ ꯂꯣꯟ ꯃꯑꯣꯡ ꯑꯃ ꯑꯣꯏꯅ ꯇꯧꯋꯤ ꯑꯩꯈꯣꯏꯒꯤ ꯏꯃꯥ ꯂꯣꯟꯒꯤ ꯃꯅꯤꯄꯨꯔꯤꯁꯤꯗꯤ ꯌꯥꯃꯅ ꯂꯧꯁꯤꯟꯕꯗ ꯌꯥꯝꯅ ꯐꯖꯕ ꯑꯗꯒꯤ ꯋꯥꯍꯩ ꯋꯥꯇꯥꯗꯁꯨ ꯌꯥꯝꯅ ꯐꯣꯡꯗꯣꯛꯄꯗ ꯉꯥꯡꯊꯣꯛꯄꯗ ꯌꯥꯝꯅ ꯅꯨꯡꯉꯥꯏꯖꯕ ꯂꯣꯟꯅꯤ